ꯑꯩꯈꯣꯏꯅ ꯒꯥꯔꯗꯦꯟꯅꯤꯡ ꯇꯧꯕ ꯃꯇꯝꯗ ꯑꯩꯈꯣꯏ ꯌꯣꯄꯥꯛꯇꯤ ꯆꯥꯎꯕ ꯌꯥꯗ꯭ꯔꯦ ꯌꯣꯄꯥꯛ ꯃꯆꯥꯒꯨꯝꯕ ꯁꯤꯖꯟꯅꯩ ꯑꯗꯒꯤ ꯏꯁꯤꯡ ꯆꯥꯏꯅꯕ ꯄꯦꯔꯦ ꯁꯤꯖꯤꯟꯅꯩ ꯑꯗꯨꯒ ꯊꯥꯡ ꯁꯣꯔꯤ ꯃꯆꯥꯒꯨꯝꯕꯁꯨ ꯑꯗꯨꯝ ꯑꯩꯈꯣꯏꯅ ꯃꯈꯣꯡ ꯁꯣꯝꯕꯒꯤ ꯑꯣꯏꯅ ꯗꯔꯀꯥꯔ ꯇꯥꯔꯒꯅ ꯑꯗꯨꯒꯨꯝꯕꯁꯨ ꯑꯗꯨꯝ ꯁꯤꯖꯟꯅꯩ ꯑꯩꯈꯣꯏꯅ ꯑꯗꯨ ꯃꯣꯏꯁꯤꯡꯁꯦ ꯁꯤꯖꯤꯟꯅꯩꯁꯦ ꯑꯩꯈꯣꯏꯅ ꯍꯥꯏꯗꯤ ꯃꯥꯏ ꯃꯥꯏ ꯃꯇꯥꯡ ꯃꯇꯝꯗꯨꯒꯤ ꯃꯇꯨꯡ ꯏꯟꯅ ꯑꯩꯈꯣꯏ ꯂꯩꯗꯨꯒꯤ ꯃꯇꯨꯡ ꯏꯟꯅ ꯑꯩꯈꯣꯏꯅ ꯁꯦꯝꯃꯤꯕ ꯁꯥꯔꯤꯕ ꯄꯣꯠꯇꯨꯏ ꯃꯇꯨꯡ ꯏꯟꯅ ꯑꯗꯨꯃꯥꯏꯅ ꯑꯩꯈꯣꯏꯅ ꯁꯤꯖꯤꯟꯅꯕꯅꯤ